ꯑꯁꯤ ꯂꯝꯖꯤꯡꯕ ꯇ꯭ꯔꯥꯟꯁꯄꯣꯔꯠꯀꯤ ꯃꯦꯅꯦꯖꯔ ꯅꯠꯇ꯭ꯔꯥ ꯅꯍꯥꯟ ꯑꯩꯅ ꯅꯈꯣꯏꯗꯒꯤ ꯂꯝ ꯀꯣꯏꯕ ꯑꯃꯒꯤꯗꯃꯛꯇ ꯒꯥꯔꯤ ꯇꯦꯛꯁꯤ ꯑꯃ ꯑꯩꯍꯥꯛꯅ ꯋꯥꯏꯕꯅꯦ ꯗ꯭ꯔꯥꯏꯕꯔ ꯑꯗꯨ ꯌꯥꯝꯅ ꯃꯣꯠꯂꯦ ꯃꯥꯛꯁꯁꯨ ꯎꯞꯇꯦ ꯒꯥꯔꯤ ꯑꯗꯨꯒꯤ ꯁꯤꯠꯁꯨ ꯌꯥꯝꯅ ꯃꯣꯠꯂꯦ ꯒꯥꯔꯤ ꯑꯗꯨꯁꯨ ꯌꯥꯝꯅ ꯃꯣꯠꯂꯦ ꯑꯗꯨꯅ ꯂꯝꯖꯤꯡꯕ ꯇ꯭ꯔꯥꯟꯁꯄꯣꯔꯠꯀꯤ ꯃꯦꯅꯦꯖꯔ ꯑꯁꯤꯗ ꯑꯩꯍꯥꯛꯅ ꯃꯇꯨꯡꯗ ꯒꯥꯔꯤ ꯋꯥꯏꯕꯗꯗꯤ ꯌꯥꯝꯅ ꯂꯨ ꯅꯥꯜꯍꯟꯅꯤꯡꯉꯤ ꯗ꯭ꯔꯥꯏꯕꯔ ꯑꯗꯨꯕꯨꯁꯨ ꯌꯥꯝꯅ ꯂꯨ ꯅꯥꯜꯍꯟꯅꯤꯡꯉꯦ ꯃꯥꯛꯁ ꯎꯞꯍꯟꯅꯤꯡꯏ ꯒꯥꯔꯤ ꯑꯗꯨꯕꯨꯁꯨ ꯌꯥꯝꯅ ꯂꯨ ꯅꯥꯟꯅ ꯊꯝꯍꯟꯅꯤꯡꯏ ꯍꯥꯏꯅ ꯂꯝꯖꯤꯡꯕ ꯇ꯭ꯔꯥꯟꯁꯄꯣꯠꯀꯤ ꯃꯦꯅꯦꯖꯔ ꯑꯁꯤꯗ ꯑꯩꯍꯥꯛꯅ ꯁꯖꯦꯁꯟ ꯇꯧꯖꯔꯤ